ꯕꯣꯛꯁꯤꯡ ꯀ꯭ꯔꯤꯀꯦꯠ ꯐꯨꯠꯕꯣꯜ ꯍꯣꯀꯤ ꯕꯣꯂꯤꯕꯣꯜ ꯕꯦꯗꯃꯤꯟꯇꯟ ꯇꯦꯕꯜ ꯇꯦꯅꯤꯁ ꯇꯥꯏꯀꯨꯟꯗꯣ ꯁ꯭ꯋꯤꯃꯤꯡ ꯍꯥꯏ ꯖꯝ ꯂꯣꯡ ꯖꯝ ꯀꯕꯥꯇꯤ ꯁꯥꯏꯀ꯭ꯂꯤꯡ ꯑꯦꯊ꯭ꯂꯦꯇꯤꯛ ꯔꯦꯁꯂꯤꯡ ꯀꯕꯥꯇꯤ ꯆꯦꯁ ꯃꯦꯔꯤ ꯀꯣꯝ ꯁꯅꯥꯃꯆꯥ ꯃꯤꯔꯥꯕꯥꯏ ꯁꯨꯁꯤꯂꯥ ꯁꯥꯅ꯭ꯌꯥ ꯃꯤꯔꯖꯥ ꯁꯆꯤꯟ ꯇꯦꯟꯗꯨꯜꯀꯔ ꯕꯤꯔꯥꯠ ꯀꯣꯂꯤ ꯙꯣꯅꯤ